ꯑꯩꯒꯤ ꯃꯣꯠꯇꯗꯤ ꯍꯧꯖꯤꯛ ꯏꯟꯚꯥꯏꯔꯣꯟꯃꯦꯟꯁꯤ ꯆꯦꯟꯁ ꯇꯧꯔꯛꯏꯕꯁꯦ ꯑꯩꯈꯣꯏꯒꯤ ꯃꯔꯨꯑꯣꯏꯅ ꯎ ꯋꯥ ꯄꯥꯛꯇꯛꯅꯅ ꯌꯥꯟꯊꯠꯄ ꯑꯗꯨꯒ ꯑꯩꯈꯣꯏꯒꯤ ꯒꯥꯔꯤꯁꯤꯡꯒꯤ ꯑꯩꯈꯣꯏꯒꯤ ꯒꯥꯔꯤꯁꯤꯡ ꯊꯧꯕꯒꯤ ꯆꯥꯡꯁꯦ ꯍꯦꯟꯒꯠꯂꯛꯄ ꯑꯗꯨ ꯒꯥꯔꯤꯁꯤꯡꯁꯤꯗꯒꯤ ꯊꯣꯛꯂꯛꯏꯕ ꯃꯩꯈꯨꯁꯤꯡꯁꯤꯅ ꯑꯩꯈꯣꯏꯒꯤ ꯅꯨꯡꯁꯤꯠꯇ ꯇꯤꯟꯈꯤꯗꯨꯅ ꯑꯩꯈꯣꯏꯒꯤ ꯑꯁꯦꯡꯕ ꯅꯨꯡꯁꯤꯠꯁꯤꯡ ꯐꯪꯗꯕ ꯑꯣꯔ ꯎ ꯋꯥ ꯌꯥꯟꯊꯠꯈꯤꯕꯅ ꯑꯩꯈꯣꯏꯒꯤ ꯅꯣꯡꯖꯨ ꯅꯨꯡꯁꯥꯒꯤ ꯆꯥꯡ ꯈꯜꯁꯤꯡꯁꯦ ꯀꯥꯏꯔꯛꯄꯅ ꯃꯔꯝ ꯑꯣꯏꯔꯒ ꯑꯩꯈꯣꯏꯒꯤ ꯏꯁꯤꯡ ꯏꯆꯥꯎ ꯊꯣꯛꯄꯒꯤ ꯑꯣꯔ ꯅꯨꯡꯁꯥ ꯌꯥꯝꯅ ꯁꯥꯕꯒꯤ ꯑꯁꯥꯕꯒꯤ ꯃꯩꯁꯥꯁꯦ ꯈꯥꯡꯕ ꯉꯝꯗꯕꯒꯤ ꯁꯤꯒꯨꯝꯕ ꯆꯦꯟꯁ ꯀꯌꯥ ꯑꯃ ꯇꯧꯔꯛꯄ ꯄꯣꯛꯏ ꯍꯥꯏꯅ ꯈꯟꯖꯩ ꯑꯗꯨꯒ ꯍꯥꯏꯔꯤꯕꯁꯤꯡ ꯀ꯭ꯂꯥꯏꯃꯦꯠ ꯆꯦꯟꯁꯁꯤꯡꯁꯦ ꯑꯁꯤ ꯑꯁꯤꯗ ꯅꯠꯇꯅ ꯑꯩꯈꯣꯏꯅ ꯁꯤꯖꯟꯅꯔꯤꯕ ꯐꯔꯇꯤꯂꯥꯏꯖꯔ ꯍꯥꯔꯁꯤꯡꯁꯤꯒꯤ ꯑꯩꯈꯣꯏꯅ ꯃꯁꯤꯁꯤꯅ ꯍꯥꯔꯁꯤꯡꯁꯦ ꯑꯩꯈꯣꯏꯅ ꯂꯧꯕꯨꯛꯇ ꯊꯥꯗꯕ ꯃꯇꯝꯗ ꯇꯤꯜꯍꯥꯠ ꯍꯤꯗꯥꯛꯁꯤꯡ ꯁꯤꯖꯤꯟꯅꯔꯤꯕꯁꯤꯡ ꯑꯁꯤꯅ ꯑꯩꯈꯣꯏꯒꯤ ꯄꯥꯠ ꯇꯨꯔꯦꯟ ꯄꯨꯈ꯭ꯔꯤꯅꯆꯤꯡꯕꯁꯤꯡꯗ ꯇꯥꯈꯤꯕ ꯃꯇꯝꯗꯁꯨ ꯑꯩꯈꯣꯏꯒꯤ ꯐꯠꯇꯕ ꯏꯁꯤꯡꯁꯤꯡ ꯑꯁꯤꯅ ꯑꯩꯈꯣꯏ ꯃꯤꯑꯣꯏꯕꯗ ꯁꯥꯊꯤꯅ ꯂꯩꯅꯥ ꯀꯌꯥ ꯑꯃ ꯄꯣꯛꯍꯟꯕꯅ ꯃꯔꯝ ꯑꯣꯏꯔꯒ ꯑꯩꯈꯣꯏ ꯍꯧꯖꯤꯛ ꯃꯇꯝꯒꯤ ꯑꯏꯪ ꯑꯁꯥꯒꯤ ꯆꯥꯡꯁꯦ ꯌꯥꯝꯅ ꯊꯤꯅꯁꯨ ꯍꯣꯡꯉꯛꯑꯦ ꯍꯥꯏꯅ ꯂꯧꯕ ꯌꯥꯏ